ꯑꯩꯅ ꯌꯦꯟ ꯉꯥꯅꯨ ꯂꯣꯏꯕꯁꯦ ꯑꯩꯒꯤ ꯗꯥꯎ ꯐꯕ ꯍꯥꯏꯒꯗ꯭ꯔ ꯑꯁꯤꯒꯤ ꯑꯣꯏꯅ ꯍꯧꯖꯤꯛ ꯐꯥꯎꯕꯒꯤꯗꯤ ꯍꯥꯏꯕꯗꯤ ꯁꯣꯛꯞ ꯅꯥꯕ ꯌꯥꯝ ꯄꯥꯛꯁꯟꯅ ꯅꯥꯔꯒ ꯍꯥꯏꯕꯗꯤ ꯌꯦꯟꯁꯦ ꯁꯤꯕ ꯈꯣꯠꯄꯒꯨꯝꯕꯗꯤ ꯊꯣꯛꯇꯦ ꯑꯗꯣ ꯃꯥꯒꯤ ꯂꯥꯛꯄ ꯂꯥꯏꯆꯠꯁꯦ ꯁꯤꯁꯨ ꯆꯞ ꯆꯥꯅ ꯈꯪꯉꯨꯗ꯭ꯔꯦ ꯍꯥꯏꯕꯗꯤ ꯀꯩꯒꯤꯅꯣꯗꯤ ꯑꯩꯅ ꯂꯣꯏꯔꯛꯄꯁꯦ ꯑꯩ ꯁꯨꯝ ꯄꯥꯝꯖꯕꯒꯤ ꯂꯣꯏꯕꯅꯦ ꯑꯗꯣ ꯂꯣꯏꯕꯁꯨ ꯌꯥꯝ ꯀꯨꯏ ꯗ꯭ꯔꯤ ꯀꯨꯏꯗ꯭ꯔꯤ ꯑꯗꯣ ꯑꯩꯅ ꯍꯧꯖꯤꯛ ꯂꯣꯏꯔꯛꯄꯁꯤꯗ ꯌꯦꯟꯁꯤꯗ ꯍꯥꯏꯕꯗꯤ ꯌꯦꯟꯁꯤꯗ ꯍꯥꯏꯗꯤ ꯁꯤꯕ ꯈꯣꯠꯄꯗꯤ ꯊꯣꯛꯇ꯭ꯔꯤ ꯑꯗꯣ ꯍꯣꯏ ꯑꯩꯅ ꯂꯣꯏꯕꯁꯤꯗ ꯍꯥꯏꯕꯗꯤ ꯃꯥꯒꯤ ꯌꯦꯟꯄꯣꯟꯁꯦ ꯋꯥꯅꯒꯨꯝꯕ ꯁꯦꯝꯕ ꯑꯣꯏꯕꯅꯤꯅ ꯍꯥꯏꯕꯗꯤ ꯉꯁꯥꯏꯒꯤ ꯃꯔꯛ ꯃꯔꯛꯇ ꯍꯥꯏꯕꯗꯤ ꯋꯥꯒꯤ ꯁꯨꯝ ꯑꯍꯣꯕꯁꯤꯗ ꯌꯦꯟꯒꯤ ꯃꯈꯣꯡꯒ ꯄꯨꯊꯔꯒ ꯆꯞꯄꯒ ꯃꯈꯣꯡꯒꯨꯝꯕ ꯍꯥꯏꯕꯗꯤ ꯁꯨꯝ ꯇꯦꯛꯄꯒꯤ ꯑꯗꯨꯒꯨꯝꯕ ꯊꯣꯛꯄꯕꯨꯗ ꯌꯥꯎꯏ ꯑꯗꯨꯒ ꯍꯥꯏꯗꯤ ꯅꯕꯒꯨꯝꯕꯁꯦ ꯑꯩꯅ ꯂꯣꯏꯕ ꯌꯦꯟꯁꯤ ꯃꯁꯥꯅ ꯍꯥꯏꯒꯗ꯭ꯔ ꯀꯩꯅꯣ ꯍꯧꯖꯤꯛꯐꯥꯎꯕꯒꯤꯗꯤ ꯑꯩꯒꯣꯟꯗꯗꯤ ꯊꯦꯡꯅꯗꯦ ꯍꯣꯏ ꯑꯗꯨ ꯁꯨꯝ ꯇꯥꯖꯕꯗ ꯑꯩꯒꯤꯗꯤ ꯅꯤꯡꯊꯝꯊꯥ ꯃꯇꯝꯒꯨꯝꯕꯁꯦ ꯁꯤꯁꯤꯗ ꯍꯥꯏꯕꯗꯤ ꯃꯄꯥꯟꯗꯒꯤ ꯄꯨꯁꯤꯜꯂꯛꯄ ꯕ꯭ꯔꯣꯏꯂꯔꯒꯨꯝꯕ ꯂꯣꯏꯕꯁꯦ ꯍꯥꯏꯕꯗꯤ ꯄꯥꯛꯁꯟꯅ ꯅꯔꯒ ꯃꯣꯏꯒꯤ ꯌꯦꯟꯒꯤ ꯂꯥꯏꯆꯠ ꯂꯥꯛꯑꯦꯒ ꯍꯥꯏꯔꯒ ꯍꯥꯏꯕꯗꯤ ꯁꯨꯝ ꯌꯦꯟꯁꯦ ꯃꯌꯥꯝ ꯁꯤꯕ ꯈꯣꯠꯄꯒꯨꯝꯕꯁꯦ ꯁꯤꯒꯨꯝꯕꯁꯤꯗꯤ ꯊꯦꯡꯅꯩ ꯍꯥꯏꯕꯗꯤ ꯇꯥꯖꯩꯑꯕꯀꯣ ꯑꯗꯣ ꯑꯩ ꯏꯁꯥꯃꯛꯇꯗꯗꯤ ꯑꯗꯨꯒꯤ ꯃꯨꯛꯇꯨꯗꯤ ꯑꯣꯏꯖꯗ꯭ꯔꯤ ꯍꯧꯖꯤꯛꯀꯤ ꯑꯣꯏꯅꯗꯤ ꯍꯥꯏꯕꯗꯤ ꯑꯩꯗꯤ ꯂꯣꯏꯕꯁꯨ ꯍꯥꯏꯕꯗꯤ ꯊꯦꯡꯅꯕ ꯀꯨꯏꯗ꯭ꯔꯤꯕꯒꯤ ꯑꯩꯒꯣꯟꯗ ꯅꯥꯕ ꯈꯣꯠꯄꯒꯤ ꯆꯞ ꯆꯥꯕꯤꯗꯤ ꯀꯔꯤ ꯀꯔꯤ ꯂꯩꯒꯦ ꯑꯅꯥꯕ ꯃꯈꯜꯁꯦ ꯑꯗꯨꯗ ꯈꯪꯖꯗ꯭ꯔꯦ